ꯍꯜꯂꯣ ꯑꯁꯤꯁꯦ ꯑꯩꯈꯣꯏ ꯅꯤꯈꯤꯜ ꯔꯦꯁꯇꯨꯔꯦꯟꯒꯤ ꯑꯩꯈꯣꯏꯒꯤ ꯀꯥꯎꯟꯇꯔ ꯑꯣꯏꯕꯤꯔꯕ꯭ꯔ ꯀꯩꯅꯣꯅꯦ ꯑꯩꯁꯦ ꯍꯥꯏꯗꯤ ꯆꯥ ꯍꯥꯏꯗꯤ ꯆꯥꯅꯕ ꯈꯔ ꯀꯣ ꯑꯩꯒꯤ ꯑꯩꯈꯣꯏꯒꯤ ꯕꯥꯔꯗꯦ ꯄꯥꯔꯇꯤ ꯑꯃꯒꯤꯗꯃꯛꯇ ꯑꯩꯁꯦ ꯑꯣꯔꯗꯔ ꯇꯧꯖꯒꯦꯅ ꯇꯧꯕ ꯑꯗꯨꯒꯤꯅꯦ ꯑꯗꯣ ꯀꯔꯤ ꯀꯔꯤ ꯑꯥꯏꯇꯦꯝꯗꯤ ꯐꯪꯏ ꯑꯗꯣ ꯑꯩꯅ ꯄꯥꯝꯕꯗꯤ ꯍꯥꯏꯗꯤ ꯑꯩꯈꯣꯏꯒꯤ ꯀꯩꯅꯣꯒꯨꯝꯕꯁꯦ ꯈꯤꯇꯪ ꯁ꯭ꯄꯥꯏꯁꯤ ꯑꯣꯏꯕ ꯄꯣꯠ ꯀꯨꯝꯕꯗꯤ ꯈꯔ ꯑꯗꯨꯝ ꯐꯪꯒꯗ꯭ꯔ ꯀꯃꯥꯏꯅ ꯇꯧꯏ ꯁꯦ ꯁ꯭ꯄꯥꯏꯁꯤ ꯑꯣꯏꯕ ꯑꯥꯏꯇꯦꯝ ꯍꯥꯏꯗꯤ ꯑꯩꯈꯣꯏꯒꯤ ꯆꯤꯀꯟ ꯆꯤꯂꯤꯒꯨꯝꯕ ꯀꯣ ꯐ꯭ꯔꯥꯏ ꯔꯥꯏꯁ ꯆꯤꯀꯟ ꯆꯤꯂꯤ ꯑꯗꯨꯗꯒꯤ ꯃꯣꯃꯣꯒꯨꯝꯕ ꯁꯤꯒꯨꯝꯕ ꯈꯔ ꯑꯣꯔꯗꯔ ꯇꯧꯖꯒꯦꯅ ꯇꯧꯕꯅꯦ ꯑꯗꯣ ꯀꯩꯅꯣ ꯇꯧꯕꯤꯔꯣꯅꯦ ꯄꯦꯛ ꯇꯧꯒꯗꯕꯗꯣ ꯐ꯭ꯔꯥꯏ ꯔꯥꯏꯁꯇ ꯄ꯭ꯂꯦꯠꯇꯣ ꯍꯥꯏꯗꯤ ꯐ꯭ꯔꯥꯏ ꯔꯥꯏꯁꯇꯣ ꯄꯦꯛ ꯐꯥꯏꯚ ꯄ꯭ꯂꯦꯠ ꯃꯉꯥꯒꯨꯝꯕ ꯇꯧꯕꯤꯔꯣ ꯑꯗꯨꯒ ꯍꯣꯏ ꯐ꯭ꯔꯥꯏ ꯔꯥꯏꯁꯇꯨꯒꯤ ꯃꯇꯨꯡ ꯏꯟꯅ ꯆꯤꯀꯟ ꯆꯤꯂꯤ ꯃꯣꯃꯣ ꯄ꯭ꯂꯦꯠ ꯃꯉꯥ ꯃꯉꯥ ꯂꯣꯏꯅ ꯑꯣꯔꯗꯔ ꯇꯧꯕꯤꯔꯣꯅꯦ ꯍꯥꯏꯗꯤ ꯑꯩꯈꯣꯏ ꯌꯥꯝꯒꯗꯕ ꯅꯠꯇꯦꯕ ꯑꯩꯈꯣꯏ ꯌꯥꯝꯗꯦꯕ ꯑꯗꯨꯗꯨꯅ ꯑꯗꯨꯝ ꯁꯨꯃꯥꯏꯅ ꯈꯔ ꯂꯧꯖꯒꯦꯅ ꯇꯧꯕꯅꯦ ꯑꯗꯣ ꯍꯣꯔꯦꯟ ꯄꯨꯡ ꯅꯨꯡꯊꯤꯟꯒꯤ ꯄꯨꯡ ꯑꯅꯤꯁꯦ ꯅꯪꯍꯟꯕꯤꯔꯣ ꯑꯗꯨꯅ ꯄꯨꯡ ꯑꯅꯤꯒꯤ ꯃꯃꯥꯡꯗ ꯄꯨꯡ ꯑꯃ ꯑꯃ ꯃꯈꯥꯏ ꯁ꯭ꯋꯥꯏꯁꯤꯗ ꯑꯗꯨꯝ ꯌꯧꯁꯤꯜꯂꯛꯄ ꯑꯗꯨꯝ ꯌꯥꯅꯕ ꯑꯗꯨꯝ ꯍꯣꯠꯅꯕꯤꯔꯣꯅꯦ ꯍꯣꯏ ꯍꯣꯏ ꯌꯥꯝ ꯅꯨꯡꯉꯥꯏꯖꯔꯦ ꯑꯗꯨꯗꯤꯀꯣ ꯑꯗꯨꯒ ꯑꯗꯨꯝ ꯄꯨꯡ ꯑꯅꯤꯒꯤ ꯃꯃꯥꯡꯗ ꯌꯧꯕꯤꯔꯛꯑꯣ ꯄꯣꯠ ꯆꯩ ꯁꯤꯡꯗꯣ